ꯑꯣ ꯇꯥꯕ꯭ꯔꯥ ꯑꯣ ꯑꯩꯈꯣꯏꯁꯦ ꯁꯦꯟꯗ꯭ꯔꯥꯗ ꯁꯦꯟꯗ꯭ꯔꯥꯗ ꯗꯦꯗ ꯑꯣꯛꯇꯣꯕꯔꯒꯤ ꯗꯦꯗ ꯊꯥꯔꯠꯇꯀꯣ ꯑꯗ ꯆꯠꯅꯤꯡꯉꯥꯏꯅꯦꯕ ꯑꯗꯨ ꯅꯪꯅ ꯈꯔ ꯒꯥꯔꯤꯒꯨꯝꯕꯗꯣ ꯅꯪ ꯍꯥꯌꯔ ꯇꯧꯕꯤꯔꯒ ꯈꯔ ꯐꯖꯕꯒꯨꯝꯕ ꯇꯧꯕꯤꯒꯦꯔꯥ ꯑꯩꯈꯣꯏꯁꯦ ꯕꯁ ꯑꯃꯒꯨꯝꯕꯗ ꯀꯣꯟꯅꯒꯗꯕ ꯃꯥꯜꯂꯦ

ꯑꯗꯨ ꯄꯨꯡ ꯀꯌꯥꯒꯨꯝ ꯄꯨꯡ ꯀꯌꯥꯒꯨꯝꯕꯗ ꯂꯥꯛꯄ ꯌꯥꯒꯦꯔꯥ ꯑꯥ ꯇꯤꯐꯤꯟꯒꯨꯝꯕ ꯄꯦꯛ ꯇꯧꯔꯒꯀꯣ ꯑꯗꯨ ꯒꯥꯔꯤꯁꯦ ꯈꯔ ꯑꯦ ꯁꯤ ꯐꯖꯕꯒꯨꯝꯕ ꯅꯪꯅ ꯑꯃꯨꯔꯛ ꯌꯦꯡꯕꯤꯔꯣꯀꯣ ꯍꯣꯏ ꯁꯥꯁꯨ ꯁꯥꯕꯅꯤꯅꯀꯣ ꯑꯗꯨ ꯑꯩꯈꯣꯏꯒꯤꯁꯦ ꯑꯩꯈꯣꯏꯁꯦ ꯑꯗꯨꯗ ꯐꯥꯔꯁ ꯇꯥꯏꯝꯅꯦꯕꯀꯣ ꯑꯗꯨ ꯅꯪꯅ ꯌꯥꯔꯒꯗꯤ ꯐꯥꯔꯁ ꯇꯥꯏꯝꯁꯨ ꯑꯣꯏꯌꯦ ꯑꯗꯨ ꯅꯪ ꯅꯁꯥꯃꯛ ꯌꯥꯎꯅ ꯆꯠꯂꯗꯤ ꯅꯨꯡꯉꯥꯏꯒꯗꯕꯀꯣ ꯃꯇꯦꯡꯁꯨ ꯅꯪꯅ ꯈꯔ ꯄꯥꯡꯕꯤꯌꯣ ꯍꯥꯏꯕꯗꯤ ꯑꯩꯈꯣꯏꯗꯤ ꯐꯥꯔꯁ ꯇꯥꯏꯝꯅꯤꯅ ꯖꯒꯥꯒꯨꯝꯕꯁꯨ ꯈꯪꯗꯦ ꯂꯝꯕꯤꯒꯨꯝꯕꯁꯨ ꯊꯤꯗꯦ ꯍꯣꯏ ꯍꯣꯏ ꯑꯗꯨꯗꯤꯀꯣ ꯑꯩ ꯑꯗꯨ ꯅꯨꯃꯤꯠꯇꯣ ꯀꯣꯜ ꯇꯧꯔꯛꯀꯦꯀꯣ ꯍꯣꯏ ꯍꯣꯏ ꯊꯦꯡ ꯌꯨ ꯊꯦꯡ ꯌꯨ